ꯃꯅꯤꯄꯨꯔꯤ ꯂꯣꯟꯁꯤꯅ ꯀꯔꯤꯒꯨꯝꯕ ꯃꯅꯤꯄꯨꯔꯁꯤꯗ ꯂꯩꯔꯤꯕ ꯃꯤꯄꯨꯝ ꯈꯨꯗꯤꯡꯃꯛ ꯃꯅꯤꯄꯨꯔ ꯂꯣꯏꯅ ꯈꯪꯏ ꯑꯗꯨꯅ ꯃꯔꯝ ꯑꯣꯏꯔꯒ ꯏꯪꯂꯤꯁ ꯏꯪꯂꯤꯁ ꯀꯔꯤꯒꯨꯝꯕ ꯏꯪꯂꯤꯁꯁꯤꯅ ꯇꯥꯛꯄ ꯃꯇꯝꯗ ꯏꯪꯂꯤꯁꯁꯤꯒꯤ ꯇ꯭ꯔꯥꯟꯁꯁꯦꯁꯟ ꯍꯟꯗꯣꯛꯄ ꯃꯇꯝꯗ ꯃꯅꯤꯄꯨꯔꯗ ꯂꯩꯔꯤꯕ ꯃꯤꯄꯨꯝ ꯈꯨꯗꯤꯡꯃꯛꯅ ꯁꯝꯅ ꯑꯥꯔꯊ ꯍꯟꯗꯣꯛꯄꯗ ꯂꯣꯏꯅ ꯈꯪꯉꯕꯅꯤꯅ ꯌꯥꯝꯅ ꯂꯥꯏꯅ ꯉꯁꯥꯏꯒꯤ ꯏꯪꯂꯤꯁ ꯑꯃꯁꯨꯡ ꯃꯅꯤꯄꯨꯔ ꯑꯅꯤꯃꯛ ꯇꯨꯅꯅ ꯆꯠꯄ ꯂꯣꯟ ꯑꯅꯤ ꯈꯪꯕꯒꯤ ꯇꯥꯟꯖꯥ ꯐꯪꯏ ꯂꯣꯏꯅꯅ ꯁꯝꯅ ꯀꯨꯀꯤ ꯑꯣꯏꯔꯣ ꯊꯥꯗꯧ ꯑꯣꯏꯔꯣ ꯍꯥꯏꯔꯤꯕ ꯄꯣꯠꯁꯦ ꯃꯅꯤꯄꯨꯔꯗ ꯍꯟꯗꯣꯛꯑꯒ ꯊꯥꯗꯧꯒꯤ ꯂꯣꯟ ꯑꯃꯁꯨꯡ ꯃꯅꯤꯄꯨꯔꯁꯨ ꯈꯪꯏ ꯃꯁꯤꯅ ꯃꯔꯝ ꯑꯣꯏꯔꯒ ꯍꯥꯏꯕꯗꯤ ꯃꯅꯤꯄꯨꯔꯁꯤꯅ ꯗꯕꯟ ꯂꯣꯟ ꯈꯪꯕꯒꯤ ꯈꯨꯗꯣꯡ ꯆꯥꯕ ꯐꯪꯏ